ꯍꯜꯂꯣ ꯍꯜꯂꯣ ꯁꯤꯕꯨ ꯃꯥꯔꯖꯤꯡ ꯄꯣꯂꯣ ꯏꯁꯇꯦꯆꯨꯒꯤ ꯔꯤꯁꯦꯞꯁꯅꯤꯁ ꯑꯣꯏꯕꯤꯔꯕ꯭ꯔꯥ ꯀꯩꯅꯣꯅꯦ ꯑꯩꯈꯣꯏꯁꯦ ꯃꯣꯔꯦꯗꯒꯤ ꯂꯥꯛꯆꯒꯦ ꯇꯧꯕ ꯚꯤꯖꯤꯠ ꯇꯧꯖꯔꯛꯀꯦ ꯇꯧꯕꯅꯦ ꯑꯗꯣ ꯑꯩꯈꯣꯏ ꯃꯤ ꯑꯍꯨꯝ ꯃꯔꯤ ꯂꯥꯛꯀꯗꯕꯅꯦꯕ ꯑꯗꯣ ꯑꯦꯟꯇ꯭ꯔꯤ ꯐꯤꯁꯤꯅ ꯀꯌꯥꯅꯣ ꯀꯃꯥꯏꯅ ꯇꯧꯕꯅꯣ ꯄꯥꯔꯀꯤꯡ ꯐꯤꯅ ꯀꯃꯥꯏꯅ ꯇꯧꯕꯅꯣ ꯐꯨꯗꯤꯡ ꯂꯣꯗꯤꯡ ꯂꯩꯕ꯭ꯔꯥ ꯑꯗꯨꯒꯤ ꯃꯇꯥꯡꯗ ꯈꯤꯇꯪ ꯈꯪꯖꯅꯤꯡꯕ ꯍꯣꯏ ꯍꯣꯏ ꯎꯝ ꯎꯝ ꯑꯣ ꯄꯔ ꯗꯦꯗ

ꯎꯝ ꯎꯝ

ꯑꯣ ꯑꯗꯣ ꯁꯨꯝ ꯑꯦꯕ꯭ꯔꯤꯗꯦ ꯍꯥꯡꯕ꯭ꯔꯥ ꯍꯥꯏꯕꯗꯤ ꯁꯟꯗꯦꯁꯨ ꯍꯥꯡꯕ꯭ꯔꯥ ꯀꯃꯥꯏꯅ ꯇꯧꯕꯒꯦ ꯄꯨꯡ ꯀꯌꯥꯗꯒꯤ ꯀꯌꯥ ꯐꯥꯎꯕ ꯀꯃꯥꯏꯅ ꯇꯧꯏ

ꯍꯣꯏ ꯑꯣ ꯑꯩꯈꯣꯏꯁꯦ ꯑꯍꯨꯝ ꯃꯔꯤꯃꯨꯛ ꯂꯥꯛꯁꯤꯔꯅ ꯈꯜꯂꯤꯕ ꯃꯗꯣ ꯑꯩꯈꯣꯏ ꯁꯣꯝꯗ ꯈꯟꯅꯔꯒ ꯅꯤꯅꯤ ꯂꯩꯒꯗ꯭ꯔꯥ ꯅꯣꯡꯃ ꯂꯩꯒꯗ꯭ꯔꯥ ꯈꯟꯅꯔꯒ ꯑꯗꯨꯝ ꯀꯩꯅꯣ ꯇꯧꯖꯔꯛꯑꯒꯦ ꯑꯥ ꯂꯥꯛꯄꯀꯥꯟꯗ ꯑꯣꯏ ꯇꯧꯖꯔꯒꯦ ꯂꯥꯛꯄꯀꯥꯟꯗ ꯑꯣꯏ ꯇꯧꯖꯔꯒꯦ ꯑꯥ ꯌꯥꯝ ꯅꯨꯡꯉꯥꯏꯖꯔꯦ ꯌꯥꯝ ꯅꯨꯡꯉꯥꯏꯖꯔꯦ